ꯍꯜꯂꯣ ꯑꯦ ꯏꯆꯦ ꯃꯥꯔꯖꯤꯌꯥ ꯍꯌꯦꯡ ꯃꯐꯝ ꯑꯃꯗ ꯆꯠꯂꯨꯁꯤꯔꯣ ꯁꯦꯟꯗ꯭ꯔꯥꯒꯤ ꯂꯣꯠꯇ

ꯌꯥꯝꯅꯁꯨ ꯐꯖꯩ ꯍꯥꯏꯌꯦ ꯏꯪꯁꯨ ꯌꯥꯝ ꯆꯤꯛꯑꯦ ꯍꯥꯏꯌꯦ ꯑꯗꯣ ꯍꯌꯦꯡ ꯅꯨꯡꯗꯥꯡꯋꯥꯏꯔꯝ ꯆꯠꯁꯤꯔꯣ ꯐꯣꯇꯣ ꯐꯖꯕꯁꯨ ꯀꯥꯄꯛꯁꯦ ꯑꯩꯈꯣꯏꯅꯤꯇꯪ ꯅꯠꯇꯦ ꯆꯠꯇꯣꯏꯁꯦ ꯏꯃꯥꯟꯅꯕꯤ ꯈꯔꯁꯨ ꯄꯨꯁꯦ ꯎꯝ ꯆꯥꯅ ꯊꯛꯅꯕꯁꯨ ꯐꯖꯅ ꯌꯣꯜꯂꯦ ꯍꯥꯏ ꯑꯗꯒꯤ ꯁꯤꯡꯖꯨꯁꯨ ꯑꯗꯨꯝ ꯑꯍꯥꯎ ꯑꯍꯥꯎꯕ ꯌꯣꯜꯂꯦ ꯍꯥꯏ ꯑꯗꯨ ꯆꯥꯔꯛꯁꯦ ꯑꯗꯨꯗꯤ ꯍꯌꯦꯡ ꯁꯣꯏꯗꯕꯤ ꯆꯠꯂꯁꯤꯀꯣ ꯐꯔꯦ ꯐꯔꯦ ꯑꯗꯨꯗꯤ ꯊꯝꯃꯒꯦ